ꯑꯩꯈꯣꯏꯒꯤ ꯏꯁꯩ ꯂꯥꯏꯅꯤꯡ ꯏꯁꯩ ꯂꯩ ꯑꯩꯈꯣꯏꯒꯤ ꯂꯥꯏꯅꯤꯡ ꯏꯁꯩ ꯍꯥꯏꯕꯗꯤ ꯑꯩꯈꯣꯏꯒꯤ ꯃꯔꯤꯐꯠ ꯅꯥꯠ ꯑꯗꯨ ꯄꯥꯝꯖꯕꯅ ꯑꯩꯈꯣꯏꯅ ꯃꯔꯤꯐꯠꯇꯨꯅ ꯌꯥꯝꯅ ꯄꯥꯝꯃꯤ ꯃꯔꯝꯗꯤ ꯑꯩꯈꯣꯏꯒꯤ ꯃꯅꯤꯄꯨꯔ ꯂꯣꯟꯗ ꯑꯩꯈꯣꯏ ꯁꯛꯄꯅꯤꯅ ꯑꯩꯈꯣꯏꯅ ꯑꯥꯔꯊꯥꯒꯨꯝꯕ ꯀꯔꯤꯒꯨꯝꯕꯗꯨ ꯂꯧꯁꯤꯟꯕ ꯉꯝꯃꯤ ꯅꯥꯠꯇꯨꯗꯤ ꯑꯩꯈꯣꯏꯅ ꯍꯦꯛ ꯃꯧꯅꯨꯕꯤ ꯑꯣꯏꯍꯧꯗꯕꯅꯤꯅ ꯃꯈꯣꯏ ꯑꯥꯔꯕꯤ ꯂꯣꯟꯗ ꯍꯥꯏꯕꯅꯤꯅ ꯑꯗꯨꯝꯍꯥꯏꯅ ꯇꯧꯕꯅꯤꯅ ꯑꯩꯈꯣꯏꯅ ꯄꯣꯠꯇꯨ ꯌꯥꯝꯅ ꯊꯣꯏꯅ ꯇꯥꯕꯗꯕꯨꯗꯤ ꯅꯨꯡꯉꯥꯏꯕ ꯑꯥꯔꯊꯥꯗꯨ ꯂꯧꯁꯤꯟꯕ ꯉꯝꯗꯕꯅꯤꯅ ꯃꯅꯤꯄꯨꯔ ꯂꯣꯟꯗꯨꯅ ꯍꯦꯟꯅ ꯐꯩ ꯑꯗꯨꯅ ꯑꯗꯨꯅ ꯍꯦꯟꯅ ꯄꯥꯝꯖꯩ